ꯆꯥꯛ ꯊꯣꯡꯕꯗ ꯑꯩꯍꯥꯛꯅ ꯄꯨꯡꯈꯥꯏ ꯑꯃ ꯁꯤꯖꯤꯟꯅꯕ ꯄꯥꯝꯃꯤ ꯄꯨꯡꯈꯥꯏ ꯑꯃꯒꯤ ꯃꯅꯨꯡꯗ ꯑꯩꯍꯥꯛꯅ ꯉꯁꯤꯗꯤ ꯊꯣꯡꯒꯦ ꯍꯥꯏꯅ ꯈꯟꯂꯤ ꯑꯗꯨꯕꯨ ꯌꯦꯟ ꯍꯥꯏꯕꯁꯦ ꯑꯩ ꯃꯃꯥꯡꯗ ꯑꯃꯨꯛꯇ ꯊꯣꯡꯗ꯭ꯔꯤ ꯉꯁꯤꯅ ꯑꯍꯥꯟꯕ ꯊꯣꯡꯗꯣꯏꯅꯤ ꯌꯦꯟ ꯊꯣꯡꯅꯕꯒꯤꯗꯃꯛ ꯑꯩꯅ ꯇꯤꯜꯍꯧ ꯆꯅꯝ ꯁꯤꯡꯅ ꯆꯤꯡꯕ ꯁꯦꯝꯗꯨꯅ ꯆꯥꯝꯊꯣꯛꯑꯦ ꯐꯖꯅ ꯆꯥꯝꯂꯕ ꯃꯇꯨꯡꯗ ꯑꯩꯍꯥꯛꯅ ꯄꯣꯠ ꯆꯩ ꯁꯤꯡ ꯑꯁꯤꯕꯨ ꯑꯃꯨꯛ ꯁꯦꯝꯗꯣꯛꯏ ꯁꯦꯝꯕ ꯂꯣꯏꯔꯒ ꯌꯦꯟ ꯊꯣꯡꯕ ꯆꯪꯕ ꯄꯣꯠ ꯄꯨꯝꯅꯃꯛ ꯑꯩꯍꯥꯛꯅ ꯔꯦꯗꯤ ꯇꯧꯗꯨꯅ ꯊꯝꯃꯤ ꯔꯦꯗꯤꯗ ꯂꯩꯔꯕ ꯃꯇꯨꯡꯗ ꯑꯩꯅ ꯈꯥꯡ ꯑꯃ ꯂꯧꯋꯤ ꯈꯥꯡ ꯑꯗꯣ ꯒꯤꯌꯥꯁꯇ ꯊꯥꯡꯒꯠꯂꯦ ꯒꯤꯌꯥꯁꯇ ꯊꯥꯡꯒꯠꯂꯕ ꯃꯇꯨꯡꯗ ꯒꯤꯌꯥꯁ ꯊꯥꯗꯨꯅ ꯈꯥꯡ ꯑꯗꯨꯕꯨ ꯁꯥꯒꯠꯍꯟꯂꯤ ꯊꯥꯎ ꯍꯩꯗꯨꯅ ꯈꯥꯡ ꯑꯗꯨꯗ ꯑꯃꯨꯛ ꯊꯥꯎ ꯑꯗꯣ ꯁꯥꯍꯟꯂꯤ ꯆꯅꯝ ꯁꯤꯡꯅ ꯆꯤꯡꯕ ꯃꯌꯥꯝꯁꯤꯡ ꯑꯗꯨ ꯊꯥꯎ ꯁꯥꯔꯕ ꯃꯇꯨꯡꯗ ꯑꯩꯅ ꯑꯃꯨꯛ ꯍꯥꯞꯆꯟꯗꯨꯅ ꯉꯧꯋꯤ ꯇꯤꯜꯍꯧ ꯆꯅꯝ ꯁꯤꯡ ꯃꯨꯟꯕ ꯉꯥꯏꯕꯗ ꯃꯤꯅꯠ ꯀꯨꯟ ꯆꯪꯈ꯭ꯔꯦ ꯑꯗꯨꯕꯨ ꯃꯣꯔꯣꯛ ꯌꯥꯏꯉꯪꯅ ꯆꯤꯡꯕ ꯆꯥꯡ ꯀꯌꯥꯝ ꯍꯥꯞꯀꯅꯤ ꯍꯥꯏꯕꯗꯨꯗꯤ ꯑꯩꯁꯨ ꯈꯪꯗ꯭ꯔꯦ ꯆꯥꯡ ꯑꯃ ꯌꯦꯡꯂꯒ ꯑꯩꯅ ꯈꯤꯇꯪ ꯈꯤꯇꯪ ꯍꯥꯞꯄꯤ ꯃꯤꯅꯠ ꯀꯨꯟꯒꯤ ꯃꯇꯨꯡꯗ ꯌꯦꯟ ꯑꯗꯣ ꯍꯥꯞꯆꯤꯟꯂꯦ ꯑꯣꯠ ꯑꯣꯠꯇꯨꯅ ꯃꯈꯣꯏꯕꯨ ꯃꯨꯟꯕ ꯉꯥꯏꯕꯗ ꯄꯨꯡ ꯑꯃ ꯆꯪꯊꯣꯛꯈ꯭ꯔꯦ ꯑꯩꯅ ꯈꯟꯂꯨꯕꯗꯤ ꯄꯨꯡꯈꯥꯏ ꯑꯃꯅꯤ ꯑꯗꯨꯕꯨ ꯄꯨꯡ ꯑꯃ ꯍꯦꯟꯅ ꯆꯪꯈ꯭ꯔꯦ ꯑꯗꯨꯅ ꯑꯩꯉꯣꯟꯗ ꯌꯥꯝꯅ ꯅꯨꯡꯉꯥꯏꯇꯕ ꯑꯃ ꯐꯥꯎꯋꯤ ꯃꯇꯝꯁꯨ ꯆꯪꯅ ꯍꯨꯃꯥꯡ ꯇꯥꯅ ꯊꯣꯡꯕꯅꯤ ꯂꯩꯔꯒ ꯆꯥꯕꯗꯤ ꯃꯍꯥꯎ ꯌꯥꯝꯅ ꯂꯩꯇꯦ ꯑꯗꯨꯕꯨ ꯑꯩꯅ ꯋꯥꯅ ꯍꯣꯠꯅꯖꯗꯨꯅ ꯊꯣꯡꯕꯅ ꯍꯦꯟꯅ ꯍꯥꯎꯒꯅꯤ ꯈꯟꯂꯨꯕꯅꯤ ꯃꯗꯨꯒꯤ ꯑꯣꯟꯅ ꯇꯩꯅꯕꯗ ꯑꯩꯅ ꯑꯍꯥꯟꯕ ꯊꯣꯡꯕ ꯑꯣꯏꯕꯅ ꯌꯦꯟ ꯑꯗꯣ ꯃꯍꯥꯎ ꯀꯔꯤ ꯑꯃꯠꯇ ꯂꯩꯇ꯭ꯔꯦ ꯃꯁꯤ ꯊꯣꯡꯕꯁꯦ ꯑꯩꯉꯣꯟꯗ ꯑꯦꯛꯁꯄꯔꯤꯌꯦꯟꯁ ꯑꯃꯗꯤ ꯍꯦꯟꯒꯠꯂꯤ ꯑꯗꯨꯕꯨ ꯆꯥꯕꯗ ꯈꯔꯗꯤ ꯍꯥꯎꯕ ꯋꯥꯠꯂꯤ